ꯑꯩꯒꯤ ꯄꯥꯝꯖꯕ ꯕꯥꯏꯛ ꯍꯥꯏꯔꯒꯗꯤ ꯔꯣꯌꯦꯜ ꯑꯦꯟꯐꯤꯜ ꯁꯤꯛꯁ ꯐꯤꯞꯇꯤꯒꯤ ꯁꯦꯔꯤꯁ ꯂꯣꯏꯅ ꯄꯥꯝꯖꯩ ꯑꯗꯨꯕꯨ ꯑꯩ ꯏꯁꯥꯃꯛꯀꯤ ꯑꯣꯏꯅꯗꯤ ꯕꯥꯏꯛ ꯂꯩꯇ꯭ꯔꯤ ꯑꯩ ꯔꯦꯟꯇ ꯂꯧꯔꯒ ꯕꯥꯏꯛ ꯔꯥꯏꯗ ꯆꯠꯆꯕꯅꯤ ꯑꯗꯨꯕꯨ ꯕꯥꯏꯀꯤꯡ ꯇ꯭ꯔꯤꯞꯁꯀꯤꯗꯃꯛꯇꯗꯤ ꯂꯝꯕꯤ ꯂꯝꯕꯤꯒꯤ ꯃꯈꯥ ꯄꯣꯜꯂꯤ ꯁ꯭ꯃꯨꯠ ꯔꯣꯗꯀꯤ ꯑꯣꯏꯅꯗꯤ ꯍꯤꯃꯥꯂꯌꯥ ꯑꯩ ꯄ꯭ꯔꯤꯐꯔ ꯇꯧꯖꯩ